ꯑꯩꯅ ꯃꯃꯥꯡ ꯊꯥꯗ ꯆꯥꯔꯖ꯭ꯔ ꯑꯃ ꯀꯛꯄꯅꯦ ꯑꯣꯟꯂꯥꯏꯟꯗꯒꯤ ꯑꯗꯣ ꯆꯥꯔꯖ꯭ꯔꯁꯦ ꯁꯤꯖꯤꯟꯅꯕ ꯃꯇꯝꯗ ꯐꯣꯟ ꯆꯥꯔ꯭ꯖ ꯇꯧꯕ ꯃꯇꯝꯗ ꯌꯥꯝ ꯀꯨꯏꯅ ꯆꯪꯉꯦ ꯑꯗꯨꯒ ꯃꯀꯣꯛꯁꯨ ꯌꯥꯝ ꯁꯥꯒꯠꯂꯦ